ꯍꯜꯂꯣ ꯀꯅꯥ ꯑꯣꯏꯕꯤꯔꯕꯅꯣ ꯑꯣ ꯍꯥꯏꯕꯤꯔꯛꯑꯣ ꯍꯣꯏ ꯐꯣꯟ ꯀꯔꯝꯕ ꯐꯣꯟ ꯑꯣꯏꯗꯣꯏꯅꯣ ꯁꯦꯝꯁꯨꯡ ꯑꯣꯏꯗꯣꯏꯔꯥ ꯔꯦꯗꯃꯤ ꯑꯣꯏꯗꯣꯏꯔꯥ ꯑꯦꯄꯜ ꯑꯣꯏꯗꯣꯏꯔꯥ ꯑꯗꯣ ꯃꯥꯒꯤ ꯑꯥ ꯀꯩꯅꯣꯒꯤ ꯖꯤ ꯕꯤꯒꯤ ꯃꯈꯥ ꯄꯣꯜꯂꯦ ꯅꯪ ꯀꯔꯝ ꯖꯤ ꯕꯤ ꯀꯌꯥꯒꯤ ꯄꯥꯝꯂꯤꯅꯣ ꯑꯣ ꯐꯥꯏꯚ ꯖꯤꯒꯤ ꯍꯧꯖꯤꯛ ꯂꯦꯇꯦꯁꯇ ꯑꯥ ꯐꯣꯔꯇꯤ ꯊꯥꯎꯖꯟꯒꯤ ꯑꯃ ꯂꯦꯇꯦꯁꯇ ꯂꯥꯛꯏꯌꯦ ꯑꯗꯨꯒꯤꯗꯣ ꯅꯪ ꯄꯥꯝꯕ꯭ꯔꯣ ꯋꯥꯆꯞꯇ ꯊꯥꯔꯛꯑꯣ ꯍꯥꯏꯕ꯭ꯔꯥ ꯃꯥꯒꯤ ꯐꯣꯇꯣꯗꯣ ꯅꯪ ꯁꯤ ꯐꯣꯟ ꯋꯥꯆꯞ ꯄꯥꯏꯕ꯭ꯔꯥ ꯃꯅꯨꯡꯗ ꯑꯥ ꯐꯣꯟꯒꯤ ꯁꯤ ꯃꯅꯨꯡꯗ ꯃꯥꯒꯤ ꯑꯥ ꯀꯩꯅꯣ ꯎꯝ ꯍꯧꯖꯤꯛꯇꯤ ꯐꯥꯏꯚ ꯖꯤ ꯑꯣꯏꯕꯅꯤꯅ ꯅꯪ ꯌꯥꯝ ꯀꯥꯟꯅꯕ ꯌꯥꯝ ꯂꯩꯔꯦ ꯍꯥꯏꯕꯗꯤ ꯎꯝ ꯕꯦꯇ꯭ꯔꯤꯗꯁꯨ ꯌꯥꯝꯅ ꯐꯩꯌꯦ ꯁꯤꯒꯤꯁꯦ ꯕꯦꯇ꯭ꯔꯤꯁꯨ ꯋꯥꯠꯁꯨ ꯌꯥꯝꯅ ꯆꯥꯎꯋꯦ ꯑꯗꯨꯒ ꯃꯥꯒꯤ ꯑꯦꯕ꯭ꯔꯤꯊꯤꯡ ꯃꯥꯒꯤ ꯐꯣꯟ ꯃꯅꯨꯡ ꯑꯦꯛꯁꯦꯁꯁꯔꯤꯁꯁꯤꯡ ꯂꯣꯏꯅ ꯐꯖꯩꯌꯦ ꯑꯗꯣ ꯅꯪ ꯄꯥꯝꯂꯒꯗꯤ ꯗꯥꯏꯔꯦꯛ ꯗꯨꯀꯥꯟꯗ ꯂꯥꯛꯀꯦꯔꯥ ꯑꯗꯣ ꯅꯪ ꯑꯗꯨꯝ ꯑꯩꯈꯣꯏꯒꯤ ꯍꯣꯏ ꯍꯣꯏ ꯑꯗꯨ ꯅꯪꯒꯤ ꯅꯪꯅ ꯄꯥꯝꯂꯤꯕ ꯐꯣꯟꯗꯣ ꯑꯗꯨ ꯈꯛꯇ ꯑꯣꯏꯕ꯭ꯔꯣ ꯑꯇꯣꯞꯄꯁꯨ ꯑꯣꯏꯕ꯭ꯔꯣ ꯍꯣꯏ ꯌꯥꯏꯌꯦ ꯌꯥꯏꯌꯦ ꯍꯣꯏ ꯍꯣꯏ ꯁꯣꯏꯗꯅ ꯂꯥꯛꯑꯣꯀꯣ ꯑꯩꯈꯣꯏꯒꯤ ꯗꯨꯀꯥꯟꯗꯤ ꯈꯪꯉꯦꯗꯅ ꯑꯩꯈꯣꯏꯒꯤ ꯗꯨꯀꯥꯟ ꯑꯦꯗ꯭ꯔꯦꯁꯇꯤ ꯑꯩꯅ ꯋꯥꯆꯞꯇ ꯍꯥꯞꯄꯤꯌꯣ ꯍꯥꯏꯕ꯭ꯔꯥ ꯅꯠꯇ꯭ꯔꯗꯤ ꯅꯪ ꯍꯪꯂꯒ ꯂꯥꯛꯀꯦ ꯍꯥꯏꯕ꯭ꯔꯥ ꯑꯣ ꯍꯣꯏ ꯌꯥꯏꯌꯦ ꯌꯥꯏꯌꯦ ꯑꯣ ꯍꯣꯏ ꯐꯔꯦ ꯐꯔꯦ ꯊꯝꯃꯦ